ꯑꯩꯅ ꯏꯁꯩ ꯁꯛꯄꯒꯤ ꯈ꯭ꯋꯩꯏꯗꯒꯤ ꯄꯥꯝꯖꯕ ꯃꯑꯣꯡ ꯍꯥꯏꯔꯒꯗꯤ ꯌꯥꯝꯅ ꯂꯥꯡꯕ ꯕꯦꯁ ꯌꯥꯝꯅ ꯌꯥꯎꯕ ꯏꯁꯩ ꯕꯤꯠ ꯌꯥꯝꯅ ꯐꯖꯕ ꯏꯁꯩ ꯃꯌꯥꯝ ꯂꯥꯡꯃꯤꯟꯅꯔꯒ ꯃꯌꯥꯝ ꯂꯥꯡꯃꯤꯟꯅꯕꯗꯣ ꯏꯟꯖꯣꯏ ꯇꯧꯕꯗꯣ ꯃ꯭ꯌꯨꯖꯤꯛ ꯃ꯭ꯌꯨꯖꯤꯛ ꯏꯖ ꯑꯕꯥꯎꯠ ꯇꯨ ꯏꯟꯖꯣꯏ ꯃ꯭ꯌꯨꯖꯤꯛ ꯏꯟꯖꯣꯏ ꯇꯧꯕꯗꯨꯅꯦ ꯑꯩꯅ ꯈ꯭ꯋꯥꯏꯗꯒꯤ ꯄꯥꯝꯖꯔꯤꯕꯗꯤ